ꯌꯥꯝꯅ ꯆꯥꯎꯕ ꯊꯧꯗꯥꯡ ꯂꯧꯕ ꯌꯥꯏ ꯑꯩꯈꯣꯏꯒꯤ ꯀꯩ ꯀꯥꯟꯗ ꯑꯩꯈꯣꯏꯒꯤ ꯏꯆꯥꯁꯤꯡ ꯑꯁꯤ ꯃꯇꯝ ꯆꯥꯅ ꯍꯧꯒꯠꯄ ꯃꯇꯝ ꯆꯥꯅ ꯇꯨꯝꯕ ꯃꯇꯝ ꯆꯥꯅ ꯄꯤꯖ ꯄꯤꯊꯛ ꯇꯧꯕ ꯃꯇꯝ ꯆꯥꯅ ꯇꯨꯏꯁꯟ ꯆꯠꯍꯟꯕ ꯑꯗꯒꯤ ꯁ꯭ꯀꯨꯜꯗꯒꯤ ꯍꯜꯂꯛꯄꯗ ꯃꯈꯣꯏꯒꯤ ꯆꯥꯕ ꯊꯛꯄ ꯇꯧꯕꯤꯕ ꯑꯗꯩ ꯁ꯭ꯀꯨꯜꯗꯒꯤ ꯍꯣꯝꯋꯥꯛ ꯄꯤꯔꯛꯄꯗꯨ ꯑꯩꯈꯣꯏꯅ ꯆꯦꯛ ꯇꯧꯕꯤꯕ ꯑꯗꯒꯤ ꯍꯜꯂꯛꯑꯒ ꯑꯃꯨꯛꯁꯨ ꯑꯩꯈꯣꯏꯒꯤ ꯂꯥꯏꯔꯤꯛ ꯂꯥꯏꯁꯨ ꯄꯥꯅꯕ ꯃꯈꯣꯏꯅ ꯁꯦꯠꯂꯤꯕ ꯌꯨꯅꯤꯐꯣꯝ ꯗ꯭ꯔꯦꯁꯁꯤꯡ ꯑꯗꯣ ꯑꯩꯈꯣꯏꯅ ꯆꯦꯛ ꯇꯧꯕꯤꯕ ꯐꯖꯅ ꯁꯨꯗꯣꯛ ꯈꯣꯠꯇꯣꯛꯄꯤꯕ ꯁꯨꯃꯥꯏꯅ ꯇꯧꯗꯅ ꯌꯨꯝꯒꯤ ꯌꯨꯝꯕꯨꯔꯦꯝꯕꯤ ꯑꯃ ꯑꯣꯏꯅ ꯑꯩꯈꯣꯏꯒꯤ ꯑꯩꯈꯣꯏꯒꯤ ꯀꯩ ꯍꯥꯏꯅꯤ ꯑꯄꯤꯛꯄ ꯑꯩꯈꯣꯏꯒꯤ ꯏꯆꯥꯁꯤꯡ ꯑꯁꯦ ꯀꯥꯏꯗ ꯁꯣꯏꯒꯤꯒꯗꯒꯦ ꯀꯥꯏꯅ ꯉꯥꯡꯂꯨꯒꯗꯒꯦ ꯍꯥꯏꯅ ꯑꯩꯈꯣꯏꯒꯤ ꯃꯄꯥꯁꯤꯡꯅ ꯁꯦꯟꯗꯥꯟ ꯂꯝꯕꯤ ꯆꯠꯄ ꯇꯥꯔꯒꯁꯨ ꯆꯠꯈꯤꯕ ꯇꯥꯔꯒꯁꯨ ꯌꯨꯝꯗ ꯂꯩꯍꯧꯔꯤꯕ ꯌꯨꯝꯕꯨꯔꯦꯝꯕꯤ ꯑꯩꯈꯣꯏꯅ ꯏꯆꯥꯁꯤꯡꯁꯤꯒꯤ ꯑꯋꯥꯠ ꯑꯄꯥ ꯂꯩꯇꯅꯕ ꯍꯣꯠꯅꯕꯤꯕ ꯍꯥꯏꯅ ꯊꯝꯖꯒꯦ